ꯂꯝ ꯁꯥꯡꯅ ꯆꯠꯄꯅꯤ ꯍꯥꯏꯅ ꯆꯥꯛ ꯆꯥꯗꯅ ꯍꯤꯡꯕꯗꯤ ꯌꯥꯗꯦ ꯑꯗꯨꯅ ꯆꯥꯛ ꯊꯣꯡꯅꯉꯥꯏꯒꯤ ꯅꯠꯇ꯭ꯔꯒ ꯆꯥꯛ ꯆꯥꯅꯉꯥꯏꯒꯤ ꯏꯁꯤꯡ ꯅꯠꯇ꯭ꯔꯒ ꯕ꯭ꯔꯁ ꯇꯧꯕ ꯃꯥꯏ ꯃꯤꯠ ꯇꯥꯅꯕ ꯑꯗꯨꯁꯨ ꯄꯨꯐꯝ ꯊꯣꯛꯄꯅꯤꯅ ꯃꯔꯨꯑꯣꯏ ꯍꯥꯏꯅꯁꯨ ꯈꯜꯂꯤ